ꯃꯥꯅꯦ ꯃꯥꯅꯦ

ꯀꯣꯏꯕ ꯆꯠꯄꯁꯦ ꯅꯨꯃꯤꯠ ꯇꯔꯥꯅꯤꯃꯨꯛ ꯂꯩꯔꯒ ꯆꯠꯀꯗꯕꯅꯦ ꯃꯅꯤꯄꯨꯔꯒꯤ ꯃꯐꯝ ꯈꯔ ꯌꯦꯡꯒꯦꯗ ꯐꯦꯃꯤꯂꯤ ꯐꯦꯃꯤꯂꯤ ꯇ꯭ꯔꯤꯞꯅꯦ ꯆꯠꯇꯣꯔꯤꯁꯦ ꯑꯗꯨꯗ ꯐꯦꯃꯤꯂꯤ ꯇ꯭ꯔꯤꯞꯁꯤꯗ ꯑꯁꯣꯝ ꯅꯀꯥꯟ ꯃꯐꯝ ꯀꯌꯥ ꯑꯃꯁꯨ ꯈꯪꯗ꯭ꯔꯦ ꯆꯥꯅ ꯊꯛꯅꯕ ꯀꯩꯁꯤꯒꯤ ꯃꯔꯝꯗꯁꯨ ꯍꯥꯏꯐꯦꯠ ꯈꯪꯉꯒꯗꯤ ꯍꯥꯏꯕꯤꯌꯨ

ꯑꯥ

ꯎꯝ

ꯆꯥꯕ ꯊꯛꯄꯒꯤꯁꯦ ꯆꯥꯕ ꯊꯛꯄꯒꯤꯁꯦ ꯑꯩꯈꯣꯏꯅ ꯄꯨꯔꯛꯀꯗꯕꯗ ꯄꯨꯔꯛ ꯑꯔꯣꯏꯕ ꯑꯗꯨꯝ ꯑꯩꯈꯣꯏꯁꯦ ꯀꯩꯅꯣ ꯎꯝ ꯑꯗꯨꯝ ꯁꯤꯜꯂꯅꯤ ꯑꯗꯩꯗ ꯒꯥꯔꯤꯒꯤꯅꯦ ꯂꯩꯐꯝ ꯆꯥꯐꯝꯒꯤꯅꯦ ꯄꯨꯂꯞ ꯍꯥꯏꯗꯤ ꯄꯨꯂꯞ ꯁꯤꯟꯕ ꯇꯥꯕꯗꯣ ꯁꯣꯝꯗ ꯑꯗꯨꯝ ꯇꯧꯕꯤꯔꯣꯕ ꯑꯗꯨꯒ ꯃꯐꯝꯁꯤ ꯅꯣꯡꯃꯇ ꯍꯥꯏꯗꯤ ꯃꯐꯝꯁꯦ ꯉꯥꯛꯇꯪ ꯉꯥꯛꯇꯪ ꯐꯠ ꯐꯠ ꯆꯪꯉꯝꯃ ꯌꯦꯡꯕꯗꯨ ꯅꯠꯇꯕ ꯀꯣꯏꯕ ꯂꯥꯛꯑꯃꯤꯅ ꯀꯣ ꯃꯐꯝ ꯆꯥꯅ ꯃꯐꯝ ꯍꯥꯏꯗꯤ ꯁꯤꯅ ꯁꯤꯒꯤꯁꯤ ꯁꯤꯅꯤ ꯁꯤꯅ ꯁꯨꯃꯥꯏꯅ ꯍꯧꯔꯛꯈꯤꯕꯅꯤ ꯁꯨꯝꯕꯒꯤ ꯑꯥꯏꯗꯤꯌꯥꯁꯨ ꯈꯪꯅꯤꯡꯕ ꯄꯥꯝꯕ ꯑꯗꯣ ꯑꯣ ꯎꯝ ꯎꯝ ꯎꯝ ꯎꯝ ꯎꯝ ꯎꯝ ꯎꯝ ꯎꯝ ꯎꯝ ꯎꯝ

ꯎꯝ ꯎꯝ ꯎꯝ

ꯎꯝ ꯎꯝ ꯎꯝ

ꯎꯝ ꯎꯝ ꯎꯝ ꯐꯔꯦ ꯐꯔꯦ ꯑꯗꯨꯗꯤ ꯑꯩ ꯑꯗꯨꯝ ꯑꯊꯨꯕ ꯃꯇꯝ ꯑꯗꯨꯝ ꯍꯥꯏꯔꯛꯑꯒꯦ ꯑꯗꯨꯒ ꯑꯗꯨꯝ ꯄꯥꯎꯗꯨ ꯐꯥꯎꯅꯔꯁꯤ ꯎꯝ ꯎꯝ ꯎꯝ ꯊꯝꯃꯦ